ꯍꯣꯏ ꯑꯩ ꯍꯥꯏꯖꯒꯦ ꯑꯩꯅ ꯑꯩꯈꯣꯏ ꯏꯃꯥꯟꯅꯕ ꯑꯩꯈꯣꯏ ꯃꯉꯥꯃꯨꯛ ꯀꯩꯅꯣꯗ ꯒꯣꯋꯥꯗ ꯀꯣꯏꯕ ꯆꯠꯈꯤ ꯀꯣꯏꯕꯁꯦ ꯑꯩ ꯃꯈꯥꯗ ꯑꯣꯏꯅ ꯆꯠꯆꯕꯅꯤ ꯍꯥꯏꯗꯤ ꯏꯃꯥꯟꯅꯕ ꯑꯩꯈꯣꯏ ꯃꯉꯥꯃꯨꯛ ꯑꯌꯨꯛ ꯉꯟꯇꯥ ꯍꯧꯒꯠꯂꯒ ꯄꯨꯡ ꯃꯉꯥ ꯁ꯭ꯋꯥꯏꯗꯒꯤ ꯕꯤ ꯑꯣ ꯁꯤꯒꯤ ꯕꯁ ꯄꯥꯔꯀꯤꯡꯗꯒꯤ ꯑꯩꯈꯣꯏ ꯇꯣꯡꯉꯒ ꯒꯧꯍꯥꯇꯤ ꯇꯝꯅ ꯑꯩꯈꯣꯏ ꯊꯧꯔꯛꯆꯈꯤ ꯑꯗꯨꯒ ꯒꯧꯍꯥꯇꯤ ꯌꯧꯕꯗ ꯑꯩꯈꯣꯏꯁꯦ ꯆꯥꯛꯀ ꯆꯥꯗꯕꯅꯦ ꯆꯥꯛ ꯍꯥꯏꯗꯤ ꯆꯥꯔꯥꯝ ꯆꯗꯠꯅꯔꯒ ꯌꯥꯝ ꯋꯥꯕꯗꯣ ꯑꯣꯏꯈꯤ ꯑꯗꯨꯒ ꯑꯃꯨꯛ ꯒꯧꯍꯥꯇꯤꯗꯒꯤ ꯇ꯭ꯔꯦꯟ ꯇꯤꯀꯦꯠ ꯀꯛꯑꯕ ꯃꯇꯨꯡꯗ ꯑꯃꯨꯛ ꯑꯩꯈꯣꯏ ꯒꯣꯋꯥꯒꯤꯗꯃꯛ ꯈꯣꯡꯁꯥꯟꯈꯤ ꯂꯝꯕꯤꯗ ꯅꯥꯇꯩ ꯆꯥꯗꯕ ꯍꯥꯏꯕꯗꯤ ꯄꯩꯁꯥ ꯍꯥꯏꯗꯤ ꯃꯈꯣꯡ ꯇꯦꯛꯄ ꯑꯗꯨꯗꯒꯤ ꯁꯣꯏꯅꯥꯏꯕ ꯃꯌꯥꯝ ꯀꯥꯈꯠꯂꯒ ꯇ꯭ꯔꯦꯟꯗ ꯀꯥꯈꯠꯂꯒ ꯄꯩꯁꯥ ꯅꯤꯕ ꯈꯣꯠꯄ ꯃꯌꯥꯝ ꯑꯃ ꯊꯦꯡꯅꯈꯤ ꯑꯗꯨ ꯎꯕ ꯃꯇꯝꯗ ꯑꯩꯈꯣꯏ ꯑꯩ ꯌꯥꯝ ꯅꯨꯡꯉꯥꯏꯈꯤꯗꯦ ꯑꯗꯨꯒ ꯑꯃꯅ ꯑꯩꯈꯣꯏꯅ ꯇ꯭ꯔꯦꯟꯗꯨꯗ ꯁꯤꯠꯁꯨ ꯑꯩꯈꯣꯏꯒꯤ ꯔꯤꯖꯥꯕꯁꯨ ꯁꯨꯡꯐꯝ ꯐꯪꯈꯤꯗꯦ ꯌꯥꯝ ꯋꯥꯅ ꯇꯣꯏꯂꯦꯠ ꯅꯥꯀꯟꯗ ꯕꯦꯒꯇ ꯇꯨꯝꯃꯒ ꯀꯣꯜꯂꯒ ꯇꯨꯝꯃꯒ ꯑꯗꯨꯃꯥꯏꯅ ꯇꯧꯈꯤ ꯑꯗꯨꯗꯒꯤ ꯁꯨꯝ ꯖꯔꯅꯤꯁꯦ ꯁꯨꯝ ꯂꯥꯛꯑꯕ ꯃꯇꯨꯡꯗ ꯑꯩꯈꯣꯏꯅ ꯀꯣꯜꯀꯇꯥ ꯌꯧꯔꯛꯑꯕ ꯃꯇꯨꯡꯗꯗꯤ ꯁꯤꯠꯁꯦ ꯈꯔ ꯀꯣꯝꯃꯛꯄ ꯑꯗꯨꯗꯒꯤ ꯑꯩꯈꯣꯏꯅ ꯇꯤ ꯑꯦꯗ ꯍꯥꯏꯅꯔꯒ ꯑꯩꯈꯣꯏꯒꯤ ꯁꯤꯠꯃꯛ ꯔꯤꯖꯥꯕ ꯐꯪꯗ꯭ꯔꯒꯁꯨ ꯁꯤꯗ ꯇꯧꯔꯒꯦ ꯄꯩꯁꯥ ꯈꯔ ꯄꯤꯔꯒ ꯑꯩꯈꯣꯏꯒꯤꯗꯤ ꯁꯤꯠꯇꯤ ꯐꯪꯉꯦ ꯑꯗꯨꯗꯒꯤ ꯈꯔ ꯁꯥꯐꯔꯦ ꯑꯗꯨꯗꯒꯤ ꯃꯣꯏꯗ ꯃꯣꯏꯅ ꯄꯨꯔꯛꯏꯕ ꯑꯆꯥ ꯑꯊꯛꯇꯨ ꯁꯤꯡ ꯑꯗꯨ ꯑꯩꯈꯣꯏꯅꯗꯤ ꯆꯥꯅꯤꯡꯗꯕꯅꯤꯅ ꯆꯥꯗꯕꯤꯗ ꯂꯐꯣꯏ ꯂꯐꯣꯏ ꯆꯥꯔꯒ ꯁꯨꯝ ꯖꯔꯅꯤꯁꯦ ꯁꯨꯝ ꯂꯥꯛꯑꯦ ꯑꯗꯨꯗꯒꯤ ꯁꯨꯝ ꯂꯥꯛꯅ ꯂꯥꯛꯅ ꯕꯤꯍꯥꯔ ꯐꯥꯎꯔꯛꯄ ꯑꯗꯨꯋꯥꯏꯗꯗꯤ ꯌꯥꯝ ꯖꯨꯒꯣꯠ ꯆꯥꯗꯕ ꯅꯝꯊꯤꯕ ꯃꯅꯝ ꯑꯗꯨꯗꯒꯤ ꯂꯣꯏꯅꯃꯛ ꯊꯦꯡꯅꯔꯛꯑꯦ ꯌꯥꯝꯅ ꯑꯗꯨꯋꯥꯏꯗ ꯌꯥꯝꯅ ꯅꯨꯡꯉꯥꯏꯇꯕ ꯑꯩꯅ ꯎꯕꯁꯨ ꯌꯥꯝꯅ ꯌꯥꯎꯏ ꯑꯗꯨꯗꯒꯤ ꯁꯨꯝ ꯂꯥꯛꯑ ꯂꯥꯛꯑꯒ ꯑꯩꯈꯣꯏꯅ ꯒꯋꯥꯗ ꯌꯧꯗ꯭ꯔꯤ ꯀꯥꯟꯗ ꯃꯨꯝꯕꯥꯏ ꯃꯨꯝꯕꯥꯏ ꯔꯦꯜꯋꯦ ꯏꯁꯇꯦꯁꯟꯗ ꯑꯩꯈꯣꯏ ꯊꯨꯡꯂꯔꯦ ꯊꯨꯡꯕꯗ ꯑꯩꯈꯣꯏꯅ ꯑꯃꯨꯛ ꯑꯗꯨꯗꯒꯤ ꯇꯦꯛꯁꯤ ꯗ꯭ꯔꯥꯏꯕꯔ ꯑꯃ ꯑꯩꯈꯣꯏ ꯃꯉꯥꯁꯦ ꯇꯣꯡꯂꯕ ꯃꯇꯨꯡꯗ ꯑꯩꯈꯣꯏꯅ ꯒꯋꯥꯒꯤꯗꯃꯛ ꯑꯃꯨꯛ ꯇ꯭ꯔꯦꯟ ꯇꯣꯡꯅꯕ ꯂꯥꯛꯑꯦ ꯑꯩꯈꯣꯏꯅ ꯇ꯭ꯔꯦꯟꯗꯣ ꯀꯥꯈꯠꯂꯦ ꯇ꯭ꯔꯦꯟꯗꯣ ꯀꯥꯈꯠꯂꯛꯄꯗꯒꯤꯗꯤ ꯑꯩꯈꯣꯏꯅ ꯋꯥꯒ ꯋꯥꯕꯅꯦ ꯑꯩꯈꯣꯏ ꯇꯨꯝꯃꯛꯇꯕꯅꯦ ꯇ꯭ꯔꯦꯟꯗ ꯍꯥꯏꯗꯤ ꯑꯃꯨꯛ ꯀꯩꯅꯣ ꯉꯥꯏꯍꯥꯛ ꯎꯏꯅꯤꯡꯕ ꯄꯣꯠꯇꯨ ꯁꯤꯠꯇꯨꯁꯨ ꯌꯥꯝ ꯄꯤꯛꯄ ꯑꯣꯏ ꯒꯋꯥꯗ ꯆꯠꯄꯗꯣ ꯑꯗꯨꯗꯒꯤ ꯑꯩꯁꯦ ꯑꯗꯨꯝ ꯋꯥꯅ ꯋꯥꯅ ꯑꯗꯨꯝ ꯎꯏꯊꯔꯒꯦ ꯎꯏꯊꯔꯒ ꯑꯩꯈꯣꯏꯅ ꯅꯣꯡꯉꯥꯜꯂꯛꯄ ꯄꯨꯡ ꯃꯥꯄꯜ ꯅꯤꯄꯥꯜ ꯃꯥꯄꯜ ꯁꯨꯋꯥꯏꯗ ꯒꯣꯋꯥꯗ ꯊꯨꯡꯂꯔꯦ ꯒꯣꯋꯥꯗ ꯊꯨꯡꯕꯗꯒꯤꯗꯤ ꯑꯩꯈꯣꯏ ꯏꯃꯥꯟꯅꯕꯤ ꯑꯃꯗꯤ ꯃꯣꯏ ꯑꯩꯈꯣꯏ ꯂꯩꯀꯥꯏꯒꯤ ꯏꯃꯥꯟꯅꯕꯤ ꯂꯩ ꯑꯗꯨꯗ ꯐꯣꯟ ꯇꯧꯈ꯭ꯔꯒ ꯑꯦ ꯑꯝꯇ ꯂꯧꯕ ꯂꯥꯛꯄꯤꯌꯣ ꯈꯣꯠꯄꯤꯌꯣ ꯍꯥꯏꯔꯒ ꯇꯦꯛꯁꯤ ꯗ꯭ꯔꯥꯏꯕꯔ ꯇꯦꯛꯁꯤ ꯑꯃ ꯄꯨꯔꯛꯑꯒ ꯇꯦꯛꯁꯤ ꯑꯅꯤ ꯄꯨꯔꯛꯑꯒ ꯑꯩꯈꯣꯏꯁꯦ ꯂꯧꯕ ꯂꯥꯛꯑꯦ ꯂꯧꯕ ꯂꯥꯛꯑꯒ ꯃꯣꯏꯒꯤ ꯃꯣꯏꯒꯤ ꯔꯦꯟꯠꯇꯨꯗ ꯑꯩꯍꯣꯏꯁꯤ ꯆꯠꯂꯦ ꯔꯦꯟꯠꯗꯨꯗ ꯐꯤꯔꯣꯟ ꯕꯦꯒꯅꯨꯡ ꯂꯣꯏ ꯍꯥꯄꯝꯃꯒ ꯃꯥꯅ ꯑꯦꯔꯦꯟꯖ ꯂꯣꯏ ꯇꯧꯕꯤꯔꯝꯃꯦ ꯑꯩꯈꯣꯏꯒꯤ ꯂꯩꯐꯝ ꯆꯥꯐꯝ ꯈꯪꯗꯦ ꯑꯃ ꯈꯪꯗꯦ ꯑꯗꯨꯗꯒꯤ ꯑꯩꯈꯣꯏꯁꯦ ꯌꯥꯝ ꯅꯨꯡꯉꯥꯏꯅ ꯀꯩꯅꯣ ꯇꯧꯔꯦ ꯏꯔꯨ ꯊꯣꯛꯑꯒ ꯉꯥꯏꯍꯥꯛ ꯇꯨꯝꯊꯣꯛꯑꯒ ꯑꯩꯈꯣꯏꯒꯤ ꯒꯋꯥꯒꯤ ꯀꯥꯂꯟꯒꯨ ꯕꯤꯆꯁꯤꯗ ꯑꯩꯈꯣꯏ ꯏꯃꯥꯟꯅꯕꯤ ꯑꯅꯤ ꯑꯍꯨꯝ ꯑꯃꯅꯦ ꯑꯗꯨꯗꯒꯤ ꯑꯩꯈꯣꯏ ꯏꯃꯥꯟꯅꯕ ꯃꯉꯥꯃꯨꯛꯅꯦ ꯑꯩꯈꯣꯏꯁꯦ ꯀꯥꯂꯟꯒꯨ ꯕꯤꯆꯁꯤꯗ ꯀꯣꯏꯔꯨꯁꯦꯅ ꯂꯥꯛꯑꯦ ꯂꯥꯛꯄ ꯃꯇꯝꯁꯤꯗ ꯐꯣꯔꯦꯟꯅꯔ ꯃꯌꯥꯝ ꯊꯦꯡꯅꯩ ꯌꯥꯝ ꯅꯨꯡꯉꯥꯏ ꯑꯩꯅ ꯏꯁ ꯁꯃꯨꯗ꯭ꯔ ꯑꯍꯥꯟꯕꯁꯨ ꯎꯖꯕ ꯑꯣꯏꯕꯅꯤꯅ ꯆꯦꯟꯁꯤꯜꯂꯒ ꯏꯁꯤꯡꯗ ꯖꯣꯕ ꯆꯣꯡꯊꯕ ꯑꯗꯨꯗ ꯑꯩꯁꯨ ꯀꯥꯎꯗꯅ ꯐꯣꯟꯁꯦ ꯌꯥꯎꯈ꯭ꯔꯦ ꯐꯣꯟꯁꯦ ꯌꯥꯎꯕꯗꯒꯤꯗꯤ ꯐꯣꯟꯗꯨ ꯁꯨꯡꯌꯥ ꯌꯥꯗ꯭ꯔꯦ ꯅꯨꯃꯤꯠ ꯁꯨꯡꯌꯥ ꯌꯥꯗ꯭ꯔꯦ ꯑꯁ ꯑꯩꯅ ꯆꯥꯛꯄꯁꯤꯗꯤ ꯆꯥꯛꯄ ꯍꯥꯏꯗꯤ ꯑꯩꯅ ꯌꯥꯝꯅ ꯏꯁꯤꯡꯗꯨ ꯎꯕꯗ ꯑꯩꯅ ꯖꯣꯝ ꯂꯥꯎꯅ ꯆꯣꯡꯊꯕꯗꯣ ꯑꯗꯨꯗꯒꯤ ꯑꯩꯈꯣꯏꯅ ꯑꯗꯨꯗ ꯆꯠꯂꯦ ꯑꯗꯨ ꯍꯜꯂꯛꯑ ꯃꯇꯨꯡꯗ ꯆꯥꯛ ꯆꯥꯊꯣꯛꯑꯕ ꯃꯇꯨꯡꯗ ꯕꯇꯔꯐ꯭ꯂꯥꯏ ꯕꯤꯆ ꯌꯥꯝ ꯐꯖꯩ ꯁꯤꯗ ꯑꯩꯈꯣꯏꯒꯤ ꯏꯟꯗꯤꯌꯥꯟ ꯑꯃꯠꯇ ꯆꯪꯍꯟꯗꯦ ꯍꯥꯏ ꯃꯐꯝꯗꯣ ꯏꯟꯗꯤꯌꯥꯟ ꯑꯃꯠꯇ ꯆꯪꯍꯟꯗꯦ ꯑꯗꯨꯅ ꯀꯩꯅꯣꯗ ꯑꯩꯈꯣꯏꯅ ꯃꯣꯇꯣꯔ ꯕꯣꯠ ꯇꯣꯡꯉꯒ ꯕꯇꯔꯐ꯭ꯂꯥꯏ ꯕꯤꯆꯇꯨꯗ ꯆꯪꯉꯦ ꯕꯇꯔꯐ꯭ꯂꯥꯏ ꯕꯤꯆꯇꯨꯁꯨ ꯈꯨꯐꯖ ꯑꯃ ꯇꯧꯑꯦ ꯑꯗꯨꯗ ꯆꯪꯉꯒ ꯌꯥꯝ ꯅꯨꯡꯉꯥꯏꯅ ꯑꯦꯟꯖꯣꯏ ꯇꯧꯈꯤ ꯌꯨꯝꯗ ꯅꯨꯃꯤꯠ ꯃꯉꯥꯅꯤꯃꯨꯛ ꯂꯩꯔꯝꯃꯒ ꯑꯩꯈꯣꯏ ꯑꯗꯨꯝ ꯒꯧꯍꯥꯇꯤꯒꯤ ꯑꯗꯨꯝ ꯑꯗꯨꯝ ꯇ꯭ꯔꯦꯟꯗ ꯑꯗꯨꯝ ꯍꯜꯂꯛꯑꯦ ꯖꯔꯅꯤꯗꯣ ꯌꯨꯝ ꯌꯧꯕ ꯃꯇꯝꯗꯗꯤ ꯑꯩꯈꯣꯏ ꯑꯋꯥ ꯅꯨꯡꯉꯥꯏ ꯌꯥꯝꯅ ꯅꯨꯡꯉꯥꯏꯕ ꯃꯤꯀꯨꯞ ꯍꯥꯏꯕꯗꯣ ꯑꯗꯨꯝ ꯑꯣꯏꯈꯤ